ꯚꯥꯔꯠꯀꯤ ꯃꯍꯩ ꯃꯁꯤꯡ ꯇꯝꯕꯒꯤ ꯑꯁꯤ ꯍꯥꯟꯅꯗꯒꯤ ꯍꯥꯟꯅꯗꯤ ꯌꯥꯝꯅ ꯏꯁꯃꯥꯔꯠ ꯀ꯭ꯂꯥꯁ ꯇꯧꯔꯝꯗꯕ ꯂꯥꯏꯔꯤꯛ ꯐꯖꯅ ꯇꯥꯛꯄꯤꯔꯝꯗꯕ ꯑꯣꯖꯥ ꯐꯖꯅ ꯆꯪꯕꯤꯔꯝꯗ ꯑꯗꯨꯅ ꯃꯔꯝ ꯑꯣꯏꯔꯒ ꯍꯥꯟꯅꯗꯤ ꯍꯩꯕꯒꯤ ꯆꯥꯡ ꯌꯥꯝꯅ ꯍꯟꯊꯔꯝꯕ ꯑꯗꯨ ꯍꯧꯖꯤꯛꯇꯤ ꯇꯞꯅ ꯇꯞꯅ ꯀ꯭ꯂꯥꯁ ꯐꯖꯅ ꯇꯧꯔꯛꯄ ꯏꯁꯃꯥꯔꯇ ꯀ꯭ꯂꯥꯁ ꯐꯖꯅ ꯇꯧꯔꯛꯄ ꯄ꯭ꯔꯦꯛꯇꯤꯀꯦꯜꯒꯨꯝꯕ ꯃꯇꯝ ꯆꯥꯅ ꯆꯥꯅ ꯇꯧꯔꯛꯄ ꯃꯔꯝ ꯑꯁꯤꯅ ꯑꯩꯈꯣꯏꯗ ꯍꯩꯕꯒꯤ ꯆꯥꯡ ꯌꯥꯝꯅ ꯋꯥꯡꯈꯠꯍꯜꯂꯦ ꯍꯤꯡꯕꯒꯤ ꯆꯪꯁꯨ ꯌꯥꯝꯅ ꯋꯥꯡꯈꯠꯍꯜꯂꯦ ꯑꯣꯖꯥꯁꯤꯡꯁꯨ ꯍꯧꯖꯤꯛꯇꯤ ꯇ꯭ꯔꯦꯅꯤꯡ ꯄꯤꯗ꯭ꯔꯕꯗꯤ ꯑꯉꯥꯡꯗ ꯂꯥꯏꯔꯤꯛ ꯇꯥꯛꯄ ꯌꯥꯗꯕꯅ ꯃꯔꯝ ꯑꯣꯏꯔꯒ ꯇ꯭ꯔꯦꯅꯤꯡ ꯃꯇꯤꯛ ꯆꯥꯅ ꯇꯧꯔꯕ ꯑꯣꯖꯥꯁꯤꯡꯅ ꯁꯥꯇ꯭ꯔꯗ ꯐꯖꯅ ꯇꯥꯛꯄꯤ ꯇꯝꯕꯤꯔꯤ